ꯁꯥꯟꯅ ꯈꯣꯠꯅꯕ ꯌꯣꯛꯈꯠꯄ ꯃꯇꯦꯡ ꯃꯇꯦꯡ ꯄꯥꯡꯕ ꯀꯝꯄꯦꯅꯤ ꯍꯥꯏꯔꯒꯗꯤ ꯁ꯭ꯋꯥꯏꯗꯗꯤ ꯀꯥ ꯍꯦꯟꯅ ꯎꯗꯦ ꯑꯗꯨꯒ ꯑꯇꯣꯞꯄ ꯃꯄꯥꯟ ꯂꯝꯗ ꯀꯩꯗꯗꯤ ꯑꯗꯨꯝ ꯎꯏ ꯀꯣ ꯑꯗꯨꯝ ꯑꯗꯣ ꯃꯈꯣꯏꯅ ꯑꯩꯈꯣꯏꯒꯤ ꯀꯝꯄꯦꯅꯤꯁꯤꯡꯁꯤꯅ ꯏꯁꯄꯣꯟꯁꯔ ꯍꯥꯏꯗꯤ ꯑꯩꯈꯣꯏꯒꯤ ꯑꯆꯧ ꯑꯆꯧꯕ ꯑꯩꯈꯣꯏꯒꯤ ꯏꯟꯇꯔꯅꯦꯁꯅꯦꯜꯒꯤ ꯊꯥꯛꯇ ꯏꯁꯄꯣꯟꯁꯔ ꯃꯌꯥꯝ ꯑꯃ ꯇꯧꯕ ꯊꯦꯡꯅꯩꯕ ꯁꯨꯃꯥꯏꯅ ꯊꯦꯡꯅꯕ ꯃꯇꯝꯁꯤꯗ ꯑꯩꯈꯣꯏꯒꯤ ꯑꯩꯈꯣꯏꯒꯤ ꯑꯩꯈꯣꯏꯒꯤ ꯌꯥꯎꯔꯤꯕ ꯑꯩꯈꯣꯏꯒꯤ ꯀꯝꯄꯤꯇꯤꯇꯔꯁꯤꯡꯁꯤꯗ ꯀꯩ ꯑꯩꯈꯣꯏꯅ ꯀꯔꯤ ꯍꯥꯏ ꯃꯣꯏꯁꯤ ꯌꯥꯎꯔ ꯃꯇꯨꯡꯗ ꯒꯣꯜ ꯐꯪꯕ ꯑꯩꯈꯣꯏ ꯕ꯭ꯔꯣꯟꯖ ꯐꯪꯕ ꯑꯩꯈꯣꯏ ꯁꯤꯜꯕꯔ ꯐꯪꯕ ꯃꯌꯥꯝ ꯌꯥꯎꯏꯀꯣ ꯑꯗꯣ ꯌꯥꯎꯔ ꯀꯥꯟꯁꯤꯗ ꯃꯈꯣꯏ ꯃꯈꯣꯏꯁꯤꯡꯗꯨꯗ ꯃꯣꯏꯅ ꯑꯩꯈꯣꯏꯒꯤ ꯏꯁꯄꯣꯟꯁꯔꯁꯤꯡꯁꯤꯅ ꯇꯧꯕꯤꯔꯤꯕ ꯑꯩꯈꯣꯏꯒꯤ ꯃꯣꯏꯒꯤ ꯄ꯭ꯔꯥꯏꯖ ꯆꯥꯎꯅ ꯄꯤꯕ ꯈꯣꯠꯄ ꯃꯌꯥꯝ ꯑꯃ ꯇꯧꯏ ꯁꯤ ꯁꯤꯒꯨꯝꯕꯁꯦ ꯄꯨꯛꯅꯤꯡ ꯊꯧꯒꯠꯄꯤꯕꯁꯦ ꯌꯥꯝꯅ ꯅꯨꯡꯉꯥꯏ ꯑꯗꯨꯒ ꯑꯩꯈꯣꯏꯅ ꯈꯔ ꯍꯦꯟꯅ ꯑꯩꯈꯣꯏꯅ ꯑꯩꯈꯣꯏꯅ ꯍꯥꯏꯅꯤꯡꯕꯗꯤ ꯀꯔꯤꯅꯣꯗ ꯑꯇꯣꯞꯄꯁꯤꯡ ꯑꯩꯈꯣꯏꯒꯤ ꯏꯁꯄꯣꯟꯁꯔ